ꯑꯍꯥꯟꯕꯃꯛꯇꯗ ꯊꯥꯒꯠꯆꯔꯤ ꯑꯩꯈꯣꯏꯅ ꯏꯁꯤꯡ ꯏꯆꯥꯎ ꯊꯣꯛꯂꯛꯄ ꯃꯇꯝꯗ ꯆꯦꯛꯁꯤꯟ ꯊꯧꯔꯥꯡ ꯀꯃꯥꯏꯅ ꯂꯩꯒꯗꯒꯦ ꯍꯥꯏꯕꯒꯤ ꯃꯇꯥꯡꯗ ꯑꯩ ꯋꯥꯍꯩ ꯑꯃ ꯑꯅꯤꯗꯪ ꯊꯝꯖꯒꯦ ꯁꯨꯃꯥꯏꯅ ꯏꯁꯤꯡ ꯏꯆꯥꯎ ꯊꯣꯛꯂꯛꯄ ꯃꯇꯝꯗ ꯑꯩꯈꯣꯏꯅ ꯖꯤꯕ ꯃꯌꯥꯝ ꯂꯩꯔꯦ ꯁꯥ ꯁꯟ ꯑꯣꯛ ꯌꯦꯟ ꯃꯌꯥꯝ ꯂꯩꯔꯦ ꯁꯤꯒꯨꯝꯕꯁꯤ ꯑꯩꯈꯣꯏꯅ ꯑꯇꯣꯡꯕ ꯖꯒꯥ ꯑꯃꯗ ꯆꯦꯛꯁꯤꯟꯅ ꯀꯥꯡ ꯍꯌꯤꯡ ꯇꯣꯡꯍꯟꯗꯕꯤꯗ ꯆꯤꯛꯍꯟꯗꯕꯤꯗ ꯆꯦꯛꯁꯤꯟꯅ ꯊꯝꯕꯤꯕꯁꯤ ꯑꯩꯈꯣꯏ ꯊꯝꯕ ꯇꯥꯏ ꯃꯔꯝ ꯑꯗꯨꯅ ꯁꯨꯃꯥꯏꯅ ꯁꯥ ꯁꯟꯁꯤꯒꯤ ꯄꯨꯟꯁꯤ ꯍꯥꯏ ꯇꯥꯔꯦ ꯁꯨꯃꯥꯏꯅ ꯏꯁꯤꯡ ꯏꯆꯥꯎ ꯂꯥꯛꯇ꯭ꯔꯤꯉꯩꯗ ꯃꯃꯥꯡꯗ ꯑꯩꯈꯣꯏꯅ ꯁꯨꯃꯥꯏꯅ ꯆꯦꯛꯁꯤꯟꯅ ꯊꯝꯕ ꯇꯥꯔꯕꯗꯤ ꯃꯥꯒꯤ ꯆꯥꯅꯅꯕ ꯃꯆꯤꯟꯖꯥꯛ ꯆꯦꯛꯁꯤꯟꯅ ꯊꯝꯕꯤꯕ ꯇꯥꯏ ꯄꯤꯕꯤꯕ ꯇꯥꯏ ꯃꯔꯥꯡ ꯀꯥꯏꯅ ꯄꯤꯕꯤꯕ ꯇꯥꯏ ꯅꯠꯇ꯭ꯔꯕꯗꯤ ꯀꯔꯤꯅꯨꯡꯒꯤꯁꯤꯁꯨ ꯁꯥ ꯁꯟꯁꯦ ꯍꯤꯡꯕ ꯑꯣꯏꯔꯣꯏ ꯍꯥꯏꯕꯁꯦ ꯑꯩꯅ ꯊꯝꯖꯅꯤꯡꯉꯤ ꯁꯨꯃꯥꯏꯅ ꯁꯥ ꯁꯟꯁꯤ ꯉꯥꯛꯊꯣꯛꯀꯅꯤ ꯏꯁꯤꯡ ꯏꯆꯥꯎꯗꯒꯤ ꯉꯥꯛꯊꯣꯛꯀꯅꯤ ꯑꯗꯨꯒ ꯏꯁꯤꯡ ꯏꯆꯥꯎꯒꯤ ꯃꯇꯨꯡꯗ ꯃꯌꯦꯡꯁꯦ ꯍꯦꯛ ꯇꯥꯕ ꯃꯇꯝꯗ ꯑꯩꯈꯣꯏꯅ ꯍꯤꯗꯥꯛ ꯀꯥꯞꯄꯒꯤ ꯃꯊꯧ ꯇꯥꯏ ꯃꯔꯝꯗꯤ ꯏꯁꯤꯡ ꯏꯆꯥꯎꯁꯤꯅ ꯃꯔꯝ ꯑꯣꯏꯗꯨꯅ ꯃꯍꯤꯛ ꯃꯅꯥꯏꯁꯤ ꯉꯥꯛꯊꯣꯛꯅꯕꯒꯤꯗꯃꯛꯇ ꯑꯩꯈꯣꯏꯅ ꯁꯥ ꯁꯟꯁꯤ ꯁꯣꯛꯇꯅꯕ ꯑꯃꯁꯨꯡ ꯍꯤꯗꯥꯛꯁꯤ ꯀꯥꯞꯄꯤꯕ ꯇꯥꯏ ꯚꯦꯛꯁꯤꯟ ꯊꯥꯕꯤꯕ ꯇꯥꯏ ꯑꯗꯨꯃꯥꯏꯅ ꯁꯨꯃꯥꯏꯅ ꯁꯥ ꯁꯟꯒꯤ ꯄꯨꯟꯁꯤꯁꯦ ꯑꯩꯈꯣꯏꯅ ꯁꯨꯃꯥꯏꯅ ꯀꯟꯕꯤꯕ ꯇꯥꯕꯅꯤ ꯅꯠꯇ꯭ꯔꯕꯗꯤ ꯑꯩꯈꯣꯏꯒꯤ ꯄꯨꯟꯁꯤꯗ ꯑꯋꯥꯕ ꯑꯣꯏꯒꯅꯤ ꯃꯔꯝꯗꯤ ꯁꯥ ꯁꯟꯁꯤꯅ ꯇꯥꯏꯕꯪꯄꯥꯟ ꯑꯩꯈꯣꯏꯗ ꯀꯌꯥꯃꯨꯛ ꯀꯥꯟꯅꯕ ꯄꯤ ꯂꯧ ꯈꯣꯏꯅꯩ ꯑꯃꯁꯨꯡ ꯁꯨꯃꯥꯏꯅ ꯑꯩꯈꯣꯏꯒꯤ ꯖꯥꯠ ꯖꯥꯠ ꯖꯥꯠ ꯖꯥꯠ ꯀꯥꯟꯅꯕ ꯄꯤ ꯍꯥꯏꯕꯁꯤ ꯇꯥꯏꯕꯪ ꯑꯩꯈꯣꯏꯅ ꯁꯤ ꯅꯤꯡꯁꯤꯡꯕ ꯇꯥꯏ ꯍꯥꯏꯕꯁꯤ ꯑꯩ ꯊꯝꯖꯅꯤꯡꯉꯤ ꯃꯇꯨꯡꯗ ꯁꯨꯃꯥꯏꯅ ꯏꯁꯤꯡ ꯏꯆꯥꯎꯒꯤ ꯃꯇꯨꯡꯗ ꯑꯩꯈꯣꯏꯅ ꯁꯨꯒꯨꯝꯕ ꯚꯦꯛꯁꯤꯟ ꯊꯥꯍꯧꯗ꯭ꯔꯕꯗꯤ ꯑꯩꯈꯣꯏꯒꯤ ꯁꯥ ꯁꯟꯒꯤꯁꯦ ꯃꯄꯨꯟꯁꯤ ꯑꯔꯦꯝꯕꯗ ꯃꯥꯡꯕ ꯇꯥꯕꯅꯦ ꯃꯔꯝꯗꯤ ꯏꯁꯤꯡ ꯏꯆꯥꯎꯒꯤ ꯃꯔꯝꯁꯤꯅ ꯚꯥꯏꯔꯁꯁꯤꯅ ꯌꯥꯝꯁꯤꯜꯂꯛꯇꯨꯅ ꯑꯩꯈꯣꯏꯗ ꯑꯋꯥꯕ ꯄꯤ ꯍꯥꯏꯕꯁꯤ ꯑꯩꯍꯥꯛ ꯊꯝꯖꯅꯤꯡꯉꯤ